ꯊꯧꯕꯥꯜ ꯖꯤꯜꯂꯥꯗ ꯃꯔꯨ ꯑꯣꯏꯅ ꯄꯥꯡꯊꯣꯛꯄ ꯀꯨꯝꯍꯩ ꯍꯥꯏꯔꯒꯗꯤ ꯆꯩꯔꯥꯎꯕꯗꯨꯁꯨ ꯌꯥꯝ ꯃꯄꯨꯡ ꯐꯥꯅ ꯂꯝꯗꯝꯁꯤꯒꯤ ꯃꯤꯑꯣꯏꯁꯤꯡꯅ ꯄꯥꯡꯊꯣꯛꯏ ꯍꯥꯏꯔꯤꯕ ꯅꯨꯃꯤꯠ ꯑꯁꯤ ꯃꯩꯇꯩ ꯁꯤꯡꯒꯤ ꯑꯣꯏꯅ ꯆꯍꯤ ꯍꯧꯕ ꯅꯨꯃꯤꯠꯄꯨ ꯈꯪꯅꯩ ꯍꯥꯏꯔꯤꯕ ꯅꯨꯃꯤꯠ ꯑꯁꯤꯗ ꯂꯥꯏꯅꯤꯡꯊꯧ ꯁꯟꯅꯃꯍꯤꯗ ꯑꯊꯦꯜ ꯄꯣꯠ ꯀꯠꯇꯨꯅ ꯊꯣꯡꯒꯥꯟꯗ ꯆꯥꯛ ꯆꯥꯛꯂꯨꯛ ꯀꯠꯇꯨꯅ ꯌꯥꯏꯐ ꯃꯪꯒꯣꯜ ꯅꯤꯖꯩ ꯑꯗꯨꯒ ꯊꯥꯕꯜ ꯆꯣꯡꯕ ꯍꯥꯏꯔꯤꯕ ꯀꯨꯝꯍꯩ ꯑꯁꯤꯁꯨ ꯂꯝꯗꯝ ꯑꯁꯤꯒꯤ ꯃꯤꯑꯣꯏꯁꯤꯡꯅ ꯃꯄꯨꯡ ꯐꯥꯅ ꯇꯧꯕ ꯀꯨꯝꯍꯩ ꯑꯃꯅꯤ ꯍꯥꯏꯔꯤꯕ ꯀꯨꯝꯍꯩ ꯑꯁꯤ ꯃꯔꯨ ꯑꯣꯏꯅ ꯄꯥꯈꯪ ꯂꯩꯁꯥꯕꯤꯁꯤꯡꯗ ꯑꯣꯏꯅ ꯃꯄꯨꯡ ꯐꯥꯅ ꯑꯣꯏꯅ ꯇꯧꯋꯤ ꯍꯥꯏꯔꯤꯕ ꯀꯨꯝꯍꯩ ꯑꯁꯤꯗ ꯂꯝꯗꯝ ꯑꯁꯤꯒꯤ ꯃꯩꯇꯩ ꯆꯅꯨꯔꯥꯁꯤꯡ ꯑꯃꯗꯤ ꯄꯥꯈꯪꯁꯤꯡꯅ ꯂꯝꯗꯝ ꯑꯁꯤꯒꯤ ꯆꯠꯅꯔꯤꯕ ꯃꯥꯒꯤ ꯐꯤꯖꯦꯠ ꯁꯦꯠꯇꯨꯅ ꯍꯔꯥꯎ ꯀꯨꯝꯍꯩ ꯑꯁꯤ ꯄꯥꯡꯊꯣꯛꯇꯨꯅ ꯁꯔꯨꯛ ꯌꯥꯏ